ꯑꯩꯅ ꯀꯣꯜ ꯇꯧꯖꯔꯛꯄꯁꯦ ꯑꯁꯣꯝ ꯀꯥꯔꯗꯨ ꯕꯨꯛ ꯇꯧꯖꯅꯤꯡꯕꯒꯤꯅꯤ ꯑꯩꯒꯤ ꯃꯤꯡꯅ ꯑꯂꯟ ꯀꯧꯏ ꯏꯁꯥꯒꯤ ꯂꯩꯐꯝꯅ ꯆꯥꯟꯗꯦꯜ ꯑꯗꯒꯤ ꯑꯣꯏꯌꯦ ꯆꯥꯟꯗꯦꯜ ꯕꯖꯥꯔꯗꯒꯤ ꯈꯔ ꯀꯨꯝꯊꯔꯒ ꯄꯨꯂꯤꯁ ꯏꯁꯇꯦꯁꯟ ꯂꯩꯒꯅꯤ ꯑꯗꯨꯗꯒꯤ ꯈꯤꯇꯪ ꯍꯦꯟꯒꯠꯂꯒ ꯌꯦꯠ ꯊꯪꯕꯗ ꯆꯥꯟꯗꯦꯜ ꯈꯨꯜꯂꯦꯟ ꯍꯥꯏꯅ ꯊꯥꯔꯝꯒꯅꯤ ꯑꯗꯨꯗꯒꯤ ꯈꯤꯇꯪ ꯁꯦꯀꯦꯟ ꯀꯨꯟ ꯊꯧꯗꯔꯛꯄꯤꯔꯒ ꯑꯩꯈꯣꯏꯒꯤ ꯌꯨꯝ ꯂꯩꯔꯃꯒꯅꯤ ꯑꯩꯍꯥꯛꯅ ꯆꯠꯀꯗꯧꯕ ꯂꯝꯁꯦ ꯏꯝꯐꯥꯜꯗ ꯆꯠꯀꯗꯕꯅꯤ ꯏꯝꯐꯥꯜ ꯕꯖꯥꯔꯗ ꯑꯗꯨ ꯑꯩꯅ ꯆꯠꯀꯗꯧꯕ ꯃꯇꯝꯁꯤꯅ ꯄꯨꯡ ꯇꯔꯦꯠ ꯃꯈꯥꯏꯗ ꯆꯠꯄ ꯍꯧꯒꯗꯧꯕ ꯑꯗꯨꯒ ꯄꯨꯡ ꯅꯥꯏꯟ ꯊꯥꯔꯇꯤ ꯑꯗꯨꯗ ꯌꯧꯒꯗꯧꯕꯅꯤ ꯑꯗꯨꯒꯤ ꯃꯔꯝ ꯑꯣꯏꯗꯨꯅ ꯑꯩꯅ ꯅꯣꯏꯅ ꯂꯥꯛꯄ ꯀꯥꯟꯗꯁꯨ ꯑꯁꯤꯒꯤ ꯅꯝꯕꯔꯗ ꯀꯣꯜ ꯇꯧꯕꯤꯔꯛꯎ ꯑꯩꯈꯣꯏꯁꯦ ꯃꯤ ꯃꯔꯤ ꯑꯣꯏꯒꯅꯤ ꯅꯨꯄꯥ ꯑꯅꯤ ꯅꯨꯄꯤ ꯑꯅꯤ ꯑꯃꯅ ꯑꯉꯥꯡꯅꯤ ꯑꯉꯥꯡ ꯅꯨꯄꯥ ꯑꯃ ꯆꯍꯤ ꯅꯧꯔꯤꯕꯅꯤ ꯂꯥꯛꯄ ꯀꯥꯟꯗ ꯏꯁꯤꯡ ꯑꯃꯁꯨ ꯌꯥꯎꯕꯤꯔꯛꯎ ꯑꯉꯥꯡꯁꯦ ꯒꯥꯔꯤ ꯁꯥꯡꯅ ꯇꯣꯡꯕ ꯀꯥꯟꯗ ꯈꯤꯇꯪ ꯃꯔꯛ ꯃꯔꯛꯇ ꯀꯣꯛ ꯉꯥꯎꯕ ꯀꯣꯛ ꯆꯤꯛꯄ ꯈꯔ ꯂꯩꯌꯦ ꯑꯗꯨꯅ ꯑꯩꯈꯣꯏꯅ ꯑꯃꯨꯛꯀ ꯍꯜꯂꯛꯀꯗꯧꯕ ꯃꯇꯝꯁꯤꯅ ꯄꯨꯡ ꯑꯅꯤ ꯃꯈꯥꯏ ꯑꯗꯥꯏ ꯍꯜꯂꯛꯀꯗꯧꯕ ꯑꯣꯏꯌꯦ ꯑꯗꯨꯅ ꯑꯁꯣꯝꯅ ꯆꯪꯒꯗꯧꯕ ꯀꯦꯕ ꯆꯥꯔꯖꯦꯖ ꯑꯗꯨꯁꯨ ꯃꯥꯡꯖꯧꯅꯅ ꯈꯪꯍꯟꯕꯤꯔꯛꯎ ꯑꯃꯁꯨꯡ

ꯀꯔꯝꯕ ꯀꯗꯥꯏꯗ ꯂꯣꯀꯦꯁꯟ ꯗꯔꯀꯥꯔ ꯇꯥꯕ꯭ꯔꯥ ꯑꯣꯔ ꯏꯟ ꯀꯦꯁ ꯅꯪꯅ ꯂꯥꯛꯄꯗ ꯂꯥꯛꯐꯝ ꯈꯪꯗꯕ ꯑꯣꯏꯔꯗꯤ ꯀꯣꯜ ꯇꯧꯕꯤꯔꯛꯄꯁꯨ ꯌꯥꯒꯅꯤ ꯑꯁꯣꯝꯅꯗꯨꯝ ꯄꯥꯎ ꯐꯥꯎꯕꯤꯔꯛꯑꯣ ꯑꯩꯗꯨ ꯑꯌꯨꯛ ꯉꯟꯇ ꯁꯣꯏꯗꯅ ꯑꯁꯣꯝꯅ ꯁꯣꯏꯗꯅ ꯂꯥꯛꯄꯤꯅꯕ ꯇꯧꯕꯤꯔꯛꯑꯣ ꯊꯦꯡꯛ ꯌꯨ